ꯀꯔꯞꯁꯟ ꯂꯣꯏꯁꯤꯟꯅꯕ ꯍꯣꯠꯅꯕ ꯍꯥꯏꯔꯒꯗꯤ ꯂꯥꯏꯔꯤꯛ ꯂꯥꯏꯁꯨ ꯍꯩꯕꯒꯤ ꯆꯥꯡ ꯍꯦꯟꯒꯠꯍꯟꯕ ꯁꯔꯀꯥꯔꯒꯤ ꯑꯥꯏꯟ ꯀꯥꯅꯣꯟ ꯐꯖꯅ ꯆꯠꯅꯍꯟꯕ ꯑꯗꯨꯒ ꯁꯥꯟꯇꯤ ꯔꯛꯀꯥꯒꯤ ꯐꯤꯕꯝ ꯐꯖꯅ ꯊꯝꯕ ꯁꯔꯀꯥꯔꯒꯤ ꯄꯣꯂꯤꯁꯤ ꯄ꯭ꯔꯣꯒꯥꯝ ꯈꯨꯗꯤꯡꯃꯛꯇ ꯑꯩꯈꯣꯏꯒꯤ ꯄ꯭ꯔꯖꯥꯗ ꯈꯪꯍꯟꯕ ꯁꯔꯀꯥꯔꯒꯤ ꯂꯣꯏꯁꯪꯁꯤꯡ ꯀꯔꯞꯁꯟ ꯊꯤꯡꯕꯒ ꯃꯔꯤ ꯂꯩꯅꯕ ꯂꯣꯏꯁꯪꯁꯤꯡ ꯃꯁꯤ ꯀꯟꯈꯠꯍꯟꯕ ꯑꯁꯤꯒꯨꯝꯕ ꯎꯄꯥꯏ ꯃꯌꯥꯝ ꯑꯁꯤꯅ